ꯂꯝꯕꯤ ꯁꯣꯔꯣꯛꯀꯤ ꯃꯇꯥꯡꯗ ꯍꯥꯏꯔꯒꯗꯤ ꯆꯠꯊꯣꯛ ꯆꯠꯁꯤꯟ ꯇꯧꯕꯗ ꯌꯥꯝꯅ ꯅꯨꯡꯉꯥꯏꯔꯦ ꯑꯗꯒꯤ ꯑꯩꯈꯣꯏꯅ ꯃꯐꯝ ꯑꯃꯗ ꯆꯠꯅꯤꯡꯕ ꯃꯇꯝꯗ ꯑꯗꯨꯝ ꯒꯥꯔꯤꯁꯨ ꯐꯪꯉꯦ ꯒꯥꯔꯤ ꯕꯔꯥꯁꯨ ꯑꯗꯨꯝ ꯍꯣꯡꯉꯦ ꯃꯇꯝꯁꯤꯒ ꯆꯥꯟꯅꯅ ꯑꯗꯨꯝ ꯂꯧꯋꯦ ꯍꯥꯏꯇꯥꯔꯦ ꯑꯗꯒꯤ ꯑꯩꯈꯣꯏꯅ ꯃꯐꯝ ꯑꯃꯗ ꯍꯦꯛꯇ ꯆꯠꯅꯤꯡꯕ ꯃꯇꯝꯗ ꯍꯥꯟꯅꯒꯨꯝ ꯒꯥꯔꯤ ꯐꯪꯗꯕ ꯈꯣꯠꯇꯕꯗꯨ ꯇꯧꯗ꯭ꯔꯦ ꯍꯧꯖꯤꯛꯇꯤ ꯑꯗꯨꯝ ꯂꯩꯔꯛ ꯈꯨꯂꯛꯇꯁꯨ ꯑꯗꯨꯝ ꯒꯥꯔꯤ ꯐꯪꯉꯦ ꯑꯗꯒꯤ ꯂꯝꯕꯤꯁꯨ ꯑꯗꯨꯝ ꯐꯔꯦ ꯊꯣꯡ ꯊꯣꯡ ꯂꯝꯕꯤ ꯍꯧꯖꯤꯛꯇꯤ ꯂꯣꯏꯅ ꯆꯥꯎꯈꯠꯂꯦ ꯐꯔꯦ ꯑꯩꯅ ꯍꯦꯛꯇ ꯃꯐꯝ ꯑꯃꯗ ꯆꯠꯅꯤꯡꯕ ꯃꯇꯝꯗ ꯑꯗꯨꯝ ꯉꯥꯏꯅꯗ꯭ꯔꯦ ꯍꯧꯖꯤꯛꯇꯤ ꯑꯗꯨꯝ ꯏꯁꯥꯅ ꯊꯣꯛꯑꯒ ꯑꯗꯨꯝ ꯊꯣꯡꯒꯥꯟꯗꯒꯤ ꯑꯗꯨꯝ ꯇꯣꯡꯉꯒ ꯑꯩꯅ ꯆꯠꯅꯤꯡꯉꯤꯕ ꯃꯐꯝꯗꯣ ꯑꯗꯨꯝ ꯆꯠꯄ ꯌꯥꯔꯦ ꯑꯁꯤ ꯍꯥꯏꯔꯒ ꯂꯣꯏꯁꯤꯟꯖꯔꯒꯦ